ꯑꯩꯍꯥꯛꯅ ꯂꯝꯖꯦꯜ ꯆꯦꯟꯕ ꯃꯇꯝꯗ ꯅꯣꯡꯖꯨ ꯅꯨꯡꯁꯥ ꯑꯃꯗꯤ ꯑꯌꯤꯡ ꯑꯁꯥ ꯍꯥꯏꯕꯁꯤ ꯑꯗꯨꯃꯛ ꯃꯇꯝ ꯄꯨꯝꯕꯗ ꯑꯗꯨꯝ ꯊꯦꯡꯅꯗꯨꯅ ꯂꯩ ꯑꯗꯨꯅ ꯍꯥꯏꯔꯤꯕ ꯐꯤꯕꯝꯁꯤꯡ ꯑꯁꯤꯗ ꯑꯩꯍꯥꯛꯅ ꯑꯣꯏꯛꯂꯤꯕ ꯐꯤꯕꯝꯁꯤꯡ ꯑꯗꯨꯒꯤ ꯃꯇꯨꯡꯏꯟꯅ ꯇꯣꯉꯥꯟ ꯇꯣꯉꯥꯟꯕ ꯃꯑꯣꯡꯗ ꯇꯧꯋꯤ ꯑꯩꯅ ꯏꯪꯂꯕ ꯃꯇꯝꯗꯗꯤ ꯐꯨꯔꯤꯠ ꯑꯊꯥꯕꯅꯆꯤꯡꯕ ꯂꯤꯠꯁꯟꯗꯨꯅ ꯑꯩꯍꯥꯛ ꯂꯝꯖꯦꯜ ꯆꯦꯜꯂꯤ ꯑꯃꯗꯤ ꯀꯥꯂꯦꯟ ꯍꯥꯏꯕꯗꯤ ꯁꯥꯔꯕ ꯃꯇꯝꯗꯗꯤ ꯐꯨꯔꯤꯠ ꯌꯥꯝꯅ ꯊꯥꯕ ꯅꯠꯇꯕꯗ ꯂꯤꯠꯇꯨꯅ ꯑꯗꯨꯃꯛ ꯆꯦꯜꯂꯤ ꯑꯃꯁꯨꯡ ꯅꯣꯡꯖꯨꯊꯥꯒꯤ ꯃꯇꯝꯗꯗꯤ ꯅꯣꯡꯂꯛꯇ ꯆꯦꯟꯕꯗꯨ ꯈꯨꯗꯣꯡꯆꯥꯗꯕ ꯃꯔꯝꯅ ꯅꯣꯡ ꯆꯣꯠꯇꯕ ꯃꯐꯝ ꯑꯃꯗ ꯁꯥꯖꯦꯜ ꯑꯣꯏꯅ ꯇꯧꯗꯨꯅ ꯑꯩꯒꯤ ꯇꯧꯒꯗꯕꯁꯤꯡ ꯑꯗꯨ ꯇꯧꯋꯤ